ꯗ꯭ꯔꯣꯋꯤꯡ ꯑꯁꯤꯅ ꯑꯩꯈꯣꯏꯒꯤ ꯇꯥꯏꯕꯪꯄꯥꯟ ꯑꯁꯤꯗ ꯌꯥꯝꯅ ꯀꯥꯟꯅꯕ ꯄꯤ ꯑꯁꯤꯅ ꯍꯥꯏꯕꯗꯤ ꯁꯤꯅ ꯇꯥꯛꯄꯗꯤ ꯗ꯭ꯔꯣꯋꯤꯡ ꯑꯁꯤꯅ ꯑꯩꯈꯣꯏꯒꯤ ꯊꯥꯏꯅ ꯊꯥꯏꯅꯒꯤ ꯑꯩꯈꯣꯏꯅ ꯈꯪꯗꯕ ꯃꯌꯥꯝꯁꯤꯡ ꯑꯗꯨ ꯑꯩꯈꯣꯏꯒꯤ ꯑꯩꯈꯣꯏꯅ ꯌꯦꯛꯁꯤꯜꯂꯒ ꯊꯝꯂꯛꯄ ꯃꯇꯝꯗ ꯑꯩꯈꯣꯏꯒꯤ ꯇꯨꯡꯗ ꯂꯥꯛꯀꯗꯕ ꯑꯉꯥꯡꯁꯤꯡ ꯃꯌꯥꯝ ꯑꯗꯨ ꯑꯗꯨꯒꯤ ꯗ꯭ꯔꯣꯋꯤꯡ ꯑꯗꯨ ꯎꯔꯒ ꯃꯈꯣꯏꯒꯤ ꯋꯥꯈꯟꯗ ꯅꯨꯡꯉꯥꯏꯕ ꯄꯣꯛꯍꯟꯕ ꯑꯗꯨꯒ ꯃꯈꯣꯏꯗꯁꯨ ꯍꯦꯟꯅ ꯈꯪꯍꯟꯕ ꯑꯗꯨꯒꯨꯝꯕ ꯃꯌꯥꯝ ꯑꯁꯤ ꯑꯩꯈꯣꯏꯅ ꯗ꯭ꯔꯣꯋꯤꯡ ꯑꯁꯤꯒꯤ ꯃꯇꯦꯡꯁꯤꯅ ꯂꯧꯔꯒ ꯑꯩꯈꯣꯏꯒꯤ ꯇꯨꯡꯒꯤꯗꯃꯛꯇ ꯌꯥꯝꯅ ꯀꯥꯟꯅꯕ ꯑꯁꯤ ꯐꯪꯍꯜꯂꯤ